ꯑꯥ ꯀꯩꯗꯧꯔꯦ

ꯏꯃꯥ ꯑꯩ ꯀꯩꯅꯣꯅꯦ ꯐꯣꯟꯁꯤ ꯅꯪꯅ ꯇꯧꯒꯦ ꯇꯧꯔꯛꯑꯒ ꯀꯩꯅꯣ ꯅꯪ ꯍꯥꯏꯁꯤꯕꯣ ꯑꯩꯗꯤ ꯈꯪꯗ꯭ꯔꯥꯕꯣ ꯅꯪ ꯍꯣꯏ ꯍꯣꯏ ꯍꯣꯏ ꯑꯩꯈꯣꯏꯒꯤ ꯀꯩꯅꯣ ꯇꯧꯕꯗꯣ ꯐꯤꯂꯝ ꯃꯅꯤꯄꯨꯔ ꯐꯤꯂꯝ ꯑꯥ ꯑꯥ ꯑꯥ ꯗꯤꯕ꯭ꯂꯞꯃꯦꯟ ꯁꯣꯁꯥꯏꯇꯤꯗ ꯐꯤꯂꯝ ꯑꯃ ꯇꯧꯕꯗꯣ ꯑꯣ ꯑꯩꯗꯤꯅꯦ ꯃꯅꯤꯄꯨꯔꯤ ꯐꯤꯂꯝꯁꯦ ꯀꯌꯥ ꯌꯦꯡꯒꯟꯗꯦꯕ ꯑꯗꯨꯕꯨꯅꯦ ꯑꯉꯥꯡꯒꯩꯅ ꯀꯩꯅꯣ ꯇꯧꯔꯒ ꯌꯦꯡꯁꯦꯅ ꯅꯪꯉꯣꯟꯗ ꯍꯧꯔꯛꯏꯅꯦ ꯍꯥꯏꯕ ꯑꯗꯣ ꯀꯩꯅꯣ ꯇꯧꯁꯤꯔꯥ ꯑꯥ ꯑꯗꯨꯝ ꯍꯣꯔꯦꯟꯅꯤꯅꯦ ꯀꯩꯅꯣꯅꯦ ꯍꯣꯔꯦꯟꯅꯦꯃꯤ ꯑꯥ ꯃꯣꯏꯁꯦ ꯄꯨꯡ ꯃꯔꯤ ꯑꯗꯨꯗ ꯍꯧꯅꯤ ꯍꯥꯏꯌꯦꯕ ꯑꯗꯣ ꯀꯩꯅꯣ ꯇꯧꯁꯦ ꯑꯩ ꯁꯥꯟꯇꯤꯕꯂꯥꯗꯨꯁꯨ ꯍꯧꯕꯤꯔꯛꯑꯒꯦ ꯃꯥꯁꯨ ꯆꯠꯅꯤꯡꯉꯦ ꯍꯥꯏꯕꯅꯦꯕ ꯑꯩꯈꯣꯏ ꯄꯨꯂꯞ ꯆꯠꯂꯤꯉꯥꯏꯗ ꯃꯥꯁꯨ ꯌꯥꯎꯅ ꯑꯗꯨꯝ ꯆꯠꯃꯤꯟꯅꯔꯁꯦ ꯑꯗꯨ ꯑꯗꯨꯒꯤ ꯐꯤꯂꯝꯗꯣ ꯍꯣꯏ ꯍꯣꯏ ꯑꯥ ꯍꯧꯖꯤꯛ ꯍꯧꯖꯤꯛ ꯇꯧꯔꯤꯕ ꯑꯗꯨ ꯅꯨꯡꯁꯤꯕꯒꯤ ꯍꯥꯏꯕꯔꯥ ꯅꯨꯡꯁꯤꯕꯅ ꯑꯩꯗꯤ ꯍꯥꯏꯕ ꯍꯩꯇꯦꯀꯣ ꯐꯤꯂꯝꯗꯣ ꯑꯥ ꯑꯗꯨꯒꯤꯅꯦ ꯑꯗꯨ ꯍꯣꯏ ꯍꯣꯏ ꯍꯣꯏ ꯑꯗꯩꯗ ꯑꯗꯨ ꯌꯦꯡꯕꯗ ꯑꯣ ꯁꯤꯖꯟ ꯊ꯭ꯔꯤ ꯑꯗꯨ ꯑꯥꯎ ꯑꯥꯎ ꯑꯥꯎ

ꯑꯣ ꯑꯗꯨꯗꯤ ꯑꯗꯨꯃꯥꯏꯅ ꯇꯧꯔꯁꯤꯀꯣ ꯑꯗꯨꯗꯤ ꯆꯠꯂꯁꯤꯀꯣ ꯑꯧ ꯑꯧ ꯍꯣꯏ ꯍꯣꯏ ꯑꯗꯨꯗꯤ ꯑꯩ ꯀꯩꯅꯣ ꯇꯧꯔꯒꯦ ꯐꯣꯟꯁꯤ ꯊꯝꯃꯒꯦꯀꯣ